ꯐꯤꯁꯥ ꯂꯣꯟꯁꯥ ꯇꯧꯕ ꯑꯁꯤꯅ ꯍꯧꯖꯤꯛꯀꯤ ꯃꯇꯝꯗ ꯌꯥꯝꯅ ꯀꯥꯟꯅꯕ ꯍꯥꯏꯕꯗꯨ ꯑꯣꯏꯍꯜꯂꯤ ꯃꯔꯝꯗꯤ ꯑꯩꯈꯣꯏꯅ ꯂꯪꯁꯤ ꯄꯩꯁꯥ ꯈꯔ ꯊꯥꯊꯔꯒ ꯑꯍꯥꯟꯕ ꯂꯩꯔꯨꯔꯅꯤ ꯂꯪ ꯂꯩꯔꯨꯔꯕ ꯃꯇꯨꯡꯗ ꯂꯪꯗꯣ ꯑꯃꯨꯛꯀ ꯆꯥꯛꯑꯅꯤ ꯆꯥꯛꯎꯔꯕ ꯃꯇꯨꯡꯗ ꯑꯃꯨꯛꯀ ꯍꯧꯕ ꯆꯠꯂꯅꯤ ꯍꯧꯔꯨꯔꯕ ꯃꯇꯨꯡꯗ ꯑꯃꯨꯛꯀ ꯁꯨꯅꯥ ꯀꯣꯠꯄ ꯁꯝꯖꯦꯠ ꯀꯣꯠꯄ ꯑꯁꯤꯅꯆꯤꯡꯕꯁꯤ ꯇꯧꯔꯅꯤ ꯑꯗꯨꯒ ꯂꯥꯏꯖꯤ ꯊꯣꯡꯕ ꯇꯧꯔꯅꯤ ꯑꯗꯨꯗꯨꯒ ꯑꯩꯈꯣꯏꯅ ꯐꯤ ꯑꯁꯤ ꯁꯥꯔꯛꯑꯅꯤ ꯐꯤ ꯑꯁꯤ ꯍꯥꯏꯕꯗꯤ ꯑꯩꯈꯣꯏꯅ ꯈꯨꯁꯥ ꯈꯨꯁꯥꯗ ꯂꯩꯔꯦ ꯌꯥꯝꯅ ꯉꯁꯤ ꯅꯣꯡꯃꯒꯤ ꯑꯍꯨꯝ ꯃꯔꯤ ꯁꯥꯔꯒꯅ ꯄꯩꯁꯥꯗꯨ ꯑꯩꯈꯣꯏꯗ ꯍꯦꯟꯅ ꯀꯥꯟꯅꯍꯜꯂꯦ ꯐꯤ ꯁꯥꯕ ꯍꯥꯏꯕ ꯑꯁꯤꯅ ꯑꯩꯈꯣꯏꯅ ꯉꯝꯅꯗꯕꯒꯤ ꯋꯥꯅꯤ ꯁꯥꯟꯅꯈ꯭ꯔꯕꯗꯤ ꯃꯁꯤꯗꯒꯤ ꯏꯃꯨꯡ ꯃꯅꯨꯡ ꯌꯥꯝꯅ ꯑꯀꯨꯞ ꯑꯇꯥ ꯄꯨꯅꯕ ꯉꯝꯅꯔꯤꯕ ꯉꯥꯛꯇꯅꯤ ꯐꯤ ꯁꯥꯕ ꯑꯁꯤꯅ ꯌꯥꯝꯅ ꯀꯥꯟꯅꯍꯜꯂꯤ ꯑꯩꯈꯣꯏꯒꯤ ꯑꯋꯥꯠ ꯑꯄꯥ ꯀꯌꯥꯁꯨ ꯃꯦꯟꯈꯠꯅꯍꯜꯂꯤ ꯐꯤ ꯁꯥꯕ ꯑꯁꯤ ꯑꯗꯨꯛꯀꯤ ꯃꯇꯤꯛ ꯁꯦꯟꯊꯣꯛ ꯂꯩꯇꯕ ꯃꯤꯁꯤꯡꯗꯗꯤ ꯌꯥꯝꯅ ꯀꯥꯟꯅꯔꯤꯕꯅꯤ ꯃꯌꯨꯝ ꯃꯌꯨꯝꯗ ꯑꯩꯈꯣꯏꯅ ꯐꯤꯁꯥ ꯂꯣꯟꯁꯥꯁꯤꯡ ꯑꯁꯤꯒꯤ ꯊꯕꯛꯁꯤꯡ ꯑꯁꯤ ꯐꯅꯦꯛ ꯀꯌꯥ ꯌꯣꯟꯗꯨꯅ ꯁꯥꯔꯒ ꯃꯔꯨꯞ ꯍꯧꯕ ꯑꯗꯨꯗꯒꯤ ꯈꯣꯝꯀꯠꯂꯛꯄ ꯄꯩꯁꯥ ꯐꯅꯦꯛꯁꯤꯡ ꯑꯗꯨꯁꯤꯡ ꯑꯗꯨꯅ ꯑꯩꯈꯣꯏꯅ ꯌꯥꯝꯅ ꯄꯩꯁꯥꯁꯤꯡ ꯑꯁꯤ ꯑꯩꯈꯣꯏꯅ ꯇꯨꯡꯁꯤꯟꯕ ꯑꯩꯈꯣꯏꯒꯤ ꯑꯗꯨꯁꯨ ꯉꯝꯃꯤ ꯏꯃꯨꯡ ꯃꯅꯨꯡꯒꯤ ꯑꯀꯨꯞ ꯑꯇꯥ ꯃꯦꯟꯈꯠꯍꯟꯕꯁꯨ ꯉꯝꯃꯤ ꯐꯤ ꯁꯥꯕ ꯑꯁꯤꯅ ꯑꯩꯈꯣꯏꯗ ꯌꯥꯝꯅ ꯇꯣꯡꯖꯩ ꯐꯤ ꯁꯥꯕ ꯑꯁꯤ ꯑꯗꯨꯛꯀꯤ ꯃꯇꯤꯛ ꯀꯥꯟꯅꯕ ꯑꯐꯕ ꯑꯃꯗꯤ ꯄꯩꯁꯥ ꯅꯨꯡꯁꯥꯒꯤ ꯑꯣꯏꯔꯣ ꯑꯃꯗ ꯑꯣꯏꯔꯣ ꯑꯩꯈꯣꯏꯅ ꯐꯅꯦꯛꯁꯤꯡ ꯑꯗꯨ ꯇꯥꯏꯔꯒ ꯁꯦꯠꯄꯕꯨ ꯑꯣꯏꯔꯣ ꯌꯣꯟꯕꯕꯨ ꯑꯣꯏꯔꯣ ꯑꯗꯨꯁꯤꯡꯗꯣ ꯇꯧꯗꯨꯅ ꯑꯩꯈꯣꯏꯗ ꯌꯥꯝꯅ ꯀꯥꯟꯅꯍꯜꯂꯤ